ꯍꯜꯂꯣ ꯎꯝ ꯃꯥꯟꯅꯤ ꯃꯥꯟꯅꯤ ꯀꯔꯝꯕ ꯌꯥꯅꯤ ꯌꯥꯅꯤ ꯀꯔꯝꯕ ꯀꯔꯝꯕ ꯎꯞꯨ ꯀꯌꯥ ꯂꯧꯗꯣꯏꯅꯣ ꯀꯝꯗꯧꯗꯣꯏꯅꯣ ꯍꯣ ꯎꯄꯨ ꯁꯦꯠꯂ ꯂꯧꯗꯣꯏꯁꯤꯕꯣ ꯑꯣ ꯑꯥ ꯍꯣꯏ ꯍꯣꯏ ꯎ ꯐꯖ ꯐꯖꯕ ꯑꯔꯤꯕꯗꯒꯤ ꯁꯦꯝꯗꯣꯛꯄꯁꯨ ꯌꯥꯅꯤ ꯑꯗꯨꯒ ꯑꯔꯤꯕꯗꯩ ꯁꯦꯝꯗꯣꯛꯄꯁꯨ ꯌꯥꯅꯤ ꯑꯗꯨꯒ ꯎꯄꯨ ꯀꯥꯡꯊꯣꯟ ꯑꯗꯨꯝ ꯎ ꯑꯐ ꯑꯐꯕ ꯂꯩ ꯁꯦꯀꯦꯟ ꯀ꯭ꯂꯥꯁꯁꯨ ꯂꯩ ꯊꯥꯔꯠ ꯀ꯭ꯂꯥꯁ ꯂꯩ ꯊꯥꯔꯠ ꯀ꯭ꯂꯥꯁꯁꯨ ꯂꯩ ꯌꯥꯝ ꯂꯩ ꯑꯄꯥꯝꯕ ꯑꯗꯨꯝ ꯌꯥꯅꯤꯌꯦ ꯑꯦ ꯐꯥꯁ ꯀ꯭ꯂꯥꯁꯇꯤ ꯂꯥꯛ ꯑꯃꯅꯤ ꯁꯦꯀꯦꯟꯅ ꯂꯤꯁꯤꯡ ꯃꯔꯐꯨ ꯊꯥꯔꯠ ꯊꯥꯔꯠꯅ ꯁꯤꯛꯁꯇꯤ ꯁꯤꯛꯁꯇꯤ ꯐꯥꯏꯕ ꯎꯝ ꯑꯣ ꯑꯗꯨ ꯑꯩꯈꯣꯏꯒꯤ ꯃꯔꯨ ꯑꯣꯏꯅ ꯃꯤ ꯑꯇꯩ ꯑꯇꯩ ꯂꯩꯔꯁꯨ ꯈꯔ ꯄꯣꯔꯛꯑꯣ ꯑꯩ ꯄꯣꯠꯁꯤ ꯌꯥꯝꯅ ꯃꯔꯥꯡ ꯀꯥꯏꯅ ꯂꯩꯌꯦ ꯑꯧ ꯃꯥꯟꯅꯦ ꯑꯣ ꯑꯥ ꯑꯥ ꯍꯣꯏ ꯍꯣꯏ ꯑꯗꯨꯕꯨ ꯑꯩꯒꯤꯁꯤ ꯅꯠꯇ꯭ꯔꯁꯨ ꯑꯇꯣꯞ ꯑꯇꯣꯞꯄꯁꯨ ꯃꯌꯥꯝ ꯃꯌꯥꯝ ꯂꯩꯌꯦ ꯑꯇꯩ ꯑꯇꯩꯁꯨ ꯑꯣ ꯑꯗꯨꯃꯛꯇꯤ ꯑꯩꯒꯤꯗꯗꯤ ꯊꯣꯏꯅ ꯇꯧꯗꯣꯏ ꯃꯥꯟꯗꯦ ꯑꯩꯗꯤ ꯎ ꯑꯔꯤꯕ ꯑꯀꯪꯕ ꯎ ꯑꯁꯪꯕ ꯀꯩꯅꯣ ꯀꯩꯅꯣꯒꯨꯝꯕꯅꯤ ꯎꯅꯤꯡꯊꯧ ꯂꯩꯍꯥꯎ ꯑꯣꯏꯅ ꯇꯧꯋꯦ ꯑꯐꯕ ꯎ ꯎꯅꯤꯡꯊꯧ ꯂꯩꯍꯥꯎ ꯑꯀꯪꯕ ꯑꯣ ꯑꯣ ꯑꯣ ꯑꯣ ꯑꯣ ꯑꯗꯨꯕꯨꯗꯤ ꯄꯣꯠꯇꯨ ꯌꯦꯡꯅꯔꯒ ꯑꯐ ꯐꯠꯇ ꯑꯗꯨꯝ ꯈꯟꯁꯦ ꯌꯥꯅꯤꯌꯦ ꯎꯝ ꯑꯗꯒꯤ ꯑꯩ ꯑꯩꯒꯤ ꯏꯃꯥꯟꯅꯕ ꯃꯔꯨꯞ ꯃꯄꯥꯡꯁꯤꯡꯒꯤ ꯃꯄꯥꯡꯁꯤꯡꯁꯨ ꯎꯄꯨ ꯀꯥꯡꯗꯣꯟ ꯆꯟꯕ ꯌꯥꯎꯔꯤꯌꯦ ꯑꯗꯨꯝ ꯑꯗꯒꯤ ꯂꯧꯊꯣꯛ ꯂꯧꯁꯤꯟ ꯇꯧꯔꯁꯨ ꯌꯥꯅꯤ ꯑꯄꯥꯝ ꯄꯥꯝꯗ ꯂꯣꯏꯅ ꯈꯟꯕ ꯌꯥꯅꯤꯌꯦ ꯄꯣꯠ ꯑꯐꯕ ꯉꯥꯛꯇꯅꯤ ꯑꯣ ꯅꯠꯇꯦ ꯅꯠꯇꯦ ꯅꯠꯇꯦ ꯑꯩꯒꯤ ꯃꯤ ꯈꯔ ꯑꯗꯨꯝ ꯊꯝꯃꯤ ꯑꯇꯣꯞ ꯑꯇꯣꯞꯄ ꯑꯧ ꯃꯥꯟꯅꯤ ꯍꯣꯏ ꯍꯣꯏ ꯑꯗꯨꯃꯥꯏ ꯇꯧꯁꯤ ꯑꯗꯨꯝ ꯁꯨꯝ ꯑꯗꯨ ꯀꯩꯅꯣ ꯍꯥ ꯑꯧ ꯑꯥ ꯑꯗꯨꯅꯤꯅꯦ ꯑꯩꯒꯤꯗ ꯂꯩꯔꯤꯁꯦ ꯑꯣ ꯑꯗꯨ ꯄꯣꯠꯇꯨ ꯁꯦꯠ ꯑꯃ ꯂꯧꯔꯒꯗꯤ ꯑꯗꯨꯝ ꯈꯔ ꯄꯣꯠ ꯆꯩ ꯃꯆꯥ ꯃꯁꯨ ꯈꯔ ꯍꯥꯞꯇꯣꯛ ꯍꯥꯞꯆꯤꯟ ꯇꯧꯕ ꯌꯥꯏꯌꯦ ꯍꯥꯞꯀꯅꯤꯌꯦ ꯍꯣꯏ ꯍꯣꯏ ꯂꯥꯛꯑꯣ ꯑꯥ ꯍꯣꯏ ꯍꯣꯏ ꯑꯗꯨ ꯌꯦꯡꯅꯔꯒ ꯄꯣꯠꯇꯨ ꯄꯥꯝꯃꯤ ꯄꯥꯝꯗꯦ ꯑꯗꯨꯝ ꯈꯟꯕꯤꯔ ꯂꯥꯎ ꯌꯥꯅꯤꯌꯦ ꯐꯖꯅ ꯑꯐꯕ ꯄꯣꯠꯇꯣ ꯄꯣꯠ ꯌꯥꯝ ꯃꯔꯥꯡ ꯀꯥꯏꯅ ꯂꯩꯌꯦ ꯑꯗꯨꯃꯥꯏ ꯇꯧꯁꯦ ꯑꯧ ꯑꯧ ꯈꯔ ꯊꯨꯅ ꯀꯧꯔꯛꯏꯍꯦ ꯍꯟꯗꯛꯇꯤ